ꯑꯩꯈꯣꯏ ꯚꯥꯔꯠꯇ ꯈ꯭ꯋꯥꯏꯗꯒꯤ ꯃꯔꯨ ꯑꯣꯏꯕ ꯂꯝꯀꯩꯒꯤ ꯈꯨꯗꯣꯜꯁꯤ ꯑꯃꯁꯨꯡ ꯂꯝ ꯀꯣꯏꯕꯁꯤꯡꯒꯤ ꯄꯨꯛꯅꯤꯡ ꯆꯤꯡꯁꯤꯟ ꯅꯤꯡꯉꯥꯏ ꯑꯣꯏꯕ ꯃꯐꯝ ꯌꯥꯝ ꯂꯩꯌꯦ ꯑꯍꯥꯟꯕꯗ ꯇꯥꯖ ꯃꯍꯜ ꯂꯩꯔꯦ ꯇꯥꯖ ꯃꯍꯜꯁꯦ ꯑꯩꯈꯣꯏ ꯚꯥꯔꯠꯀꯤ ꯄ꯭ꯔꯤꯊꯤꯕꯤꯗ ꯁꯦꯚꯦꯟ ꯋꯥꯟꯗꯔꯗꯁꯨ ꯌꯥꯎꯕꯅꯤ ꯑꯅꯤꯁꯨꯕꯗ ꯑꯩꯈꯣꯏꯒꯤ ꯏꯟꯗꯤꯌꯥ ꯒꯦꯠ ꯂꯩꯔꯦ ꯂꯣꯛꯇꯥꯛ ꯂꯦꯛꯁꯨ ꯂꯩꯌꯦ ꯑꯩꯈꯣꯏ ꯀꯩꯕꯨꯜ ꯂꯝꯖꯥꯎ ꯅꯦꯁꯅꯦꯜ ꯄꯥꯔꯛ ꯁꯤꯔꯣꯏ ꯂꯤꯂꯤ ꯋꯥꯇꯔꯐꯣꯜ ꯀꯌꯥ ꯀꯌꯥ ꯂꯩꯔꯦ ꯑꯝꯕꯔ ꯄꯩꯂꯥꯁꯁꯨ ꯃꯃꯤꯡ ꯆꯠꯂꯤ ꯔꯦꯠ ꯐꯣꯔꯠ ꯒꯦꯠꯋꯦ ꯑꯣꯐ ꯏꯟꯗꯤꯌꯥ ꯃꯨꯝꯕꯥꯏꯗ ꯂꯩꯔꯦ ꯈ꯭ꯋꯥꯏꯗꯒꯤ ꯃꯤꯡ ꯆꯠꯄ ꯖꯥꯏꯄꯨꯔꯗ ꯂꯩꯕ ꯍꯧꯋꯦ ꯃꯍꯥꯜ ꯂꯩꯔꯦ ꯀꯣꯜꯀꯇꯥꯗ ꯚꯤꯛꯇꯣꯔꯤꯌꯥ ꯃꯦꯃꯣꯔꯤꯌꯦꯜ ꯂꯩꯌꯦ ꯑꯒ꯭ꯔꯥ ꯐꯣꯔꯠꯁꯨ ꯂꯩꯌꯦ ꯑꯩꯈꯣꯏ ꯚꯥꯔꯠꯁꯦ ꯌꯥꯝꯅ ꯐꯖꯕ ꯃꯐꯝ ꯑꯃꯅꯤ